ꯍꯜꯂꯣ ꯍꯜꯂꯣ ꯁꯟꯖꯤꯠ ꯏꯁ ꯅꯨꯡꯉꯥꯏꯔꯤꯕꯣ ꯅꯪꯕꯣ ꯄꯥꯎꯁꯨ ꯐꯥꯎꯅꯗꯕ ꯀꯨꯏꯔꯦ ꯀꯃꯥꯏ ꯀꯃꯥꯏ ꯇꯧꯔꯤꯒꯦꯅ ꯍꯪꯒꯦꯅ ꯇꯧꯔꯛꯏꯝꯅꯤ ꯅꯨꯡꯉꯥꯏꯔꯤꯌꯦ ꯍꯧꯖꯤꯛ ꯂꯝꯇꯥꯁꯨ ꯌꯧꯁꯤꯜꯂꯛꯑꯦ ꯃꯊꯪ ꯊꯥꯗꯤ ꯌꯥꯎꯁꯪ ꯃꯇꯝ ꯑꯣꯏꯔꯝꯒꯅꯤ ꯀꯥꯏ ꯀꯥꯏꯗ ꯀꯣꯏꯕꯒꯤ ꯄ꯭ꯂꯥꯟ ꯂꯩꯕ ꯀꯃꯥꯏ ꯀꯃꯥꯏ ꯇꯧꯔꯤꯕ

ꯑꯣ ꯑꯩ ꯌꯨꯝ ꯊꯣꯛꯂꯛꯑꯦ ꯌꯨꯝꯗ ꯂꯩꯌꯦ ꯑꯗꯨ ꯌꯥꯎꯁꯪ ꯃꯅꯨꯡ ꯁꯨꯇꯤ ꯂꯩꯒꯅꯤꯅ ꯌꯥꯎꯁꯪ ꯃꯅꯨꯡꯗ ꯄꯨꯟꯁꯦꯒꯦꯅꯤ ꯀꯩꯅꯣ ꯇꯧꯁꯤꯅꯦ ꯀꯥꯏ ꯀꯥꯏ ꯀꯣꯏꯔꯨꯁꯤ ꯍꯥꯏꯅꯣ ꯑꯩ ꯂꯥꯛꯇꯕꯁꯨ ꯀꯨꯏꯔꯦ ꯑꯗꯒꯤ ꯑꯩ ꯀꯩꯗꯧꯁꯦꯗꯅ ꯐꯣꯟ ꯇꯧꯔꯛꯏꯕꯅꯤꯅꯦ

ꯍꯣꯏ ꯍꯣꯏ ꯍꯣꯏ ꯑꯣ ꯑꯗꯨꯒ ꯍꯌꯦꯡ ꯌꯥꯎꯁꯪ ꯌꯥꯎꯁꯪ ꯌꯥꯎꯁꯪ ꯃꯇꯥꯡꯗꯨ ꯌꯧꯔ ꯀꯥꯟꯗ ꯐꯠ ꯇꯥꯁꯤꯟꯒꯦ ꯌꯥꯅꯕ ꯃꯥꯒꯤ ꯖꯥꯒꯗꯣ ꯈꯪꯉꯕꯅꯤꯅ ꯃꯇꯝꯗꯨ ꯆꯪꯍꯟꯗ꯭ꯔꯁꯨ ꯌꯥꯔꯦꯗꯅ ꯌꯥꯏ ꯌꯥꯏ ꯌꯥꯏ ꯃꯥꯅꯤ ꯃꯥꯅꯤ ꯃꯥꯅꯤ ꯌꯥꯝ ꯆꯨꯝꯃꯤ ꯑꯁ ꯑꯗꯨꯕꯨ ꯅꯨꯡꯗꯤ ꯅꯨꯡꯉꯥꯏꯕꯅꯤꯀꯣ ꯑꯉꯥꯡ ꯑꯣꯏꯔꯤꯉꯩꯗ ꯑꯩꯈꯣꯏ ꯃꯈꯩꯅ ꯌꯥꯎꯁꯪꯗ ꯄꯩꯁꯥ ꯈꯥꯏ ꯆꯠꯇꯅ ꯑꯗꯒꯤ ꯄꯨꯜꯂꯒ ꯅꯨꯄꯤꯗ ꯑꯕꯦꯔ ꯇꯩꯕ ꯑꯃ ꯇꯧꯗꯅ ꯑꯁ ꯅꯨꯡꯉꯥꯏꯈꯤꯕꯅꯤꯅꯦ ꯃꯇꯝꯗꯣ ꯊꯥꯕꯜ ꯆꯣꯡꯕꯒ ꯆꯠꯇꯅ ꯑꯦ ꯍꯟꯗꯛ ꯊꯥꯕꯜ ꯆꯣꯡ ꯆꯠꯂꯗꯤ ꯄꯨꯟꯅ ꯆꯠꯃꯤꯟꯅꯁꯤꯀꯣ ꯍꯨꯟꯗꯣꯛꯑꯃꯕꯒ ꯌꯥꯔꯣꯏ ꯐꯖꯩ ꯈꯜꯂꯤ ꯍꯥꯏ ꯍꯥꯏꯅ ꯅꯥꯕ ꯑꯩꯈꯣꯏ ꯂꯨꯞꯇꯗꯤ ꯄꯥꯛꯅꯕꯨ ꯂꯩꯁꯥꯕꯤ ꯑꯣꯏꯔꯝꯃꯔꯣꯏ ꯆꯠꯅꯕ ꯈꯔꯁꯨ ꯌꯥꯎꯅꯔꯝꯃꯅꯤ ꯑꯗꯣ ꯐꯪꯗꯕ ꯑꯩꯈꯣꯏꯗꯤ ꯑꯉꯥꯡ ꯁꯥꯔꯒ ꯈꯔ ꯊꯤ ꯇꯥꯕꯅꯤ ꯃꯥꯏ ꯈꯔ ꯊꯥꯗ ꯌꯥꯔꯔꯣꯏ ꯎꯝ ꯎꯝ ꯎꯝ ꯍꯣꯏ ꯍꯣꯏ ꯎꯝ ꯑꯗꯨꯃꯥꯏꯅ ꯑꯥ ꯑꯥ ꯑꯥ ꯑꯥ ꯑꯥ ꯑꯥ ꯑꯥ ꯍꯣꯏ ꯍꯣꯏ ꯍꯣꯏ ꯎꯝ ꯃꯥ ꯃꯥ ꯑꯥ ꯍꯥꯏꯗꯤ ꯁꯨꯗꯤꯔꯁꯨ ꯂꯩꯕꯅꯤꯅ ꯐꯖꯅ ꯀꯣꯏꯊꯔꯁꯦ ꯑꯗꯨꯗ ꯀꯣꯏꯗ꯭ꯔꯗꯤ ꯀꯣꯏꯕꯝ ꯂꯩꯇ꯭ꯔꯦꯅꯦ ꯑꯗꯨꯅꯅꯤꯅꯦ ꯎꯝ ꯎꯝ ꯎꯝ ꯌꯥꯏ ꯌꯥꯏ ꯌꯥꯏ ꯑꯁ ꯍꯟꯗꯛꯀꯤ ꯌꯥꯎꯁꯪꯁꯤꯗꯤ ꯅꯨꯡꯉꯥꯏꯗꯧꯔꯤꯍꯦ ꯑꯗꯣ ꯄꯨꯟꯁꯦ ꯄꯨꯟꯁꯦ ꯀꯩ ꯀꯩ ꯍꯧꯖꯤꯛꯅ ꯀꯩ ꯍꯣꯠꯅꯔꯤꯕ ꯍꯧꯖꯤꯛ ꯀꯥꯟꯗꯤ ꯑꯣ ꯑꯣꯀꯦ ꯑꯣꯀꯦ ꯍꯣ ꯌꯥꯝ ꯐꯔꯦ ꯌꯥꯝ ꯐꯔꯦ ꯑꯗꯨ ꯑꯣꯏꯗꯤ ꯍꯣꯏ ꯍꯣꯏ ꯑꯗꯨꯗꯤ ꯑꯗꯨꯝ ꯍꯌꯦꯡ ꯀꯩꯅꯣ ꯇꯧꯔ ꯀꯥꯟꯗ ꯑꯩ ꯍꯥꯏꯔꯛꯀꯦꯀꯣ ꯑꯗꯨꯝ ꯃꯔꯛ ꯃꯔꯛꯇ ꯄꯥꯎ ꯐꯥꯎꯅꯁꯦ ꯎꯝ ꯎꯝ ꯑꯣ ꯐꯔꯦ ꯐꯔꯦ ꯑꯣ ꯍꯣꯏ ꯍꯣꯏ ꯐꯔꯦ ꯐꯔꯦ ꯊꯝꯃꯒꯦ ꯊꯝꯃꯒꯦꯀꯣ ꯑꯗꯨ ꯑꯣꯏꯗꯤ ꯎꯝ ꯎꯝ ꯊꯝꯃꯦ ꯊꯝꯃꯦ